ꯍꯥꯎ ꯑꯣ ꯍꯥꯎ ꯌꯥꯏꯅꯦ ꯆꯠꯁꯤꯅꯦ ꯑꯩꯁꯨ ꯑꯗꯨ ꯆꯠꯁꯤꯔꯥ ꯍꯥꯏꯅ ꯑꯩ ꯅꯉꯣꯟꯗ ꯀꯧꯔꯝꯁꯤꯔꯥꯅ ꯀꯟꯅ ꯇꯧꯔꯤꯕꯅꯤꯅꯦ ꯑꯗꯨ ꯅꯪ ꯆꯞ ꯆꯥꯅ ꯍꯥꯏꯔꯛꯑꯦ ꯑꯩꯈꯣꯏ ꯃꯤ ꯇꯔꯥ ꯃꯨꯛ ꯆꯠꯁꯤꯅꯦ ꯄꯤꯛꯅꯤꯛ ꯍꯥꯏꯔꯗꯤ ꯃꯤ ꯌꯥꯝꯗ꯭ꯔꯗꯤ ꯅꯨꯡꯉꯥꯏꯔꯣꯏꯕ ꯌꯥꯝ ꯌꯥꯝꯕꯁꯨ ꯇꯜꯂꯦ ꯑꯩꯈꯣꯏ ꯑꯗꯨꯝ ꯏꯔꯨꯞ ꯀ꯭ꯂꯣꯁ ꯑꯣꯏꯗꯕ ꯈꯣꯏꯗꯣ ꯑꯗꯨ ꯑꯗꯨꯝ ꯆꯠꯁꯦ

ꯅꯪ ꯑꯩ ꯏꯃꯥꯟꯅꯕꯤ ꯑꯩ ꯏꯃꯥꯟꯅꯕꯤꯁꯤꯡ ꯅꯪꯅ ꯅꯃꯥꯟꯅꯕ ꯑꯍꯨꯝ ꯄꯨꯔꯛꯂꯗꯤ ꯑꯩꯁꯨ ꯑꯍꯨꯝ ꯑꯗꯨꯝ ꯄꯨꯔꯛꯀꯦ ꯏꯃꯥꯟꯅꯕꯤ ꯌꯥꯅꯤꯅ ꯍꯣꯏ ꯍꯣꯏ ꯑꯩꯈꯣꯏꯒ ꯌꯥꯎꯅꯀꯣ ꯏꯕꯥꯅꯤꯒ ꯌꯥꯎꯔꯒ ꯑꯁ ꯄꯤꯛꯅꯤꯛ ꯍꯥꯏꯕꯅꯤꯅ ꯑꯥꯗ ꯊꯣꯡꯂꯒ ꯆꯥꯁꯤꯗ ꯑꯗꯨꯝ ꯋꯥꯔꯤ ꯁꯥꯅ ꯁꯥꯅ ꯊꯣꯡꯅ ꯊꯣꯡꯅ ꯆꯥꯕꯗꯣ ꯍꯥꯎꯋꯦꯕ ꯑꯗꯨ ꯆꯤꯡꯒꯤ ꯌꯦꯟ ꯆꯥꯁꯦ ꯑꯇꯩꯗꯤ ꯇꯜꯂꯦ

ꯍꯣꯏ ꯃꯔꯤ ꯃꯉꯥ ꯂꯩꯁꯦ ꯑꯗꯨꯒ ꯍꯥꯎꯅ ꯆꯥꯁꯦ ꯑꯗꯨꯒ ꯁꯂꯥꯗ ꯀꯨꯝꯕ ꯇꯧꯕ ꯃꯁꯤꯡ ꯁꯨꯅ ꯇꯧꯁꯦ ꯏꯔꯣꯝꯕ ꯀꯨꯝꯕꯀꯣ ꯍꯣꯏ ꯄꯨꯁꯦ ꯒꯤꯇꯔꯁꯨ ꯄꯨꯔꯛꯑꯣ ꯏꯁꯩ ꯁꯛꯁꯦ ꯍꯣꯏ ꯍꯣꯏ ꯑꯗꯨꯗꯤ ꯎꯝ ꯍꯣꯏ ꯍꯣꯏ ꯀꯟꯐꯥꯝ ꯇꯧꯔꯁꯦ ꯍꯣꯏ ꯍꯣꯏ ꯁꯣꯏꯔꯣꯏ ꯁꯣꯏꯔꯣꯏ ꯑꯗꯨ ꯃꯇꯝ ꯆꯥꯅ ꯂꯥꯛꯅꯤꯡꯉꯥꯏ ꯇꯧꯁꯦꯍꯦ ꯂꯥꯏꯛ ꯑꯁꯤꯗꯒꯤ ꯄꯨꯡ ꯑꯩꯠ ꯀꯨꯝꯕꯗ ꯆꯠꯁꯦ

ꯎꯝ ꯎꯝ ꯊꯝꯂꯒꯦꯀꯣ